ꯄ꯭ꯔꯥꯏꯚꯦꯠ ꯁ꯭ꯀꯨꯜ ꯀꯣꯂꯦꯖꯅꯆꯤꯡꯕꯗ ꯐꯤꯁ ꯌꯥꯝꯅ ꯂꯧꯕꯒꯤ ꯆꯠꯅꯕꯤ ꯑꯃ ꯂꯩ ꯃꯁꯤꯅ ꯃꯍꯩ ꯃꯁꯤꯡ ꯇꯝꯕꯗ ꯂꯥꯏꯔ ꯏꯅꯥꯛ ꯈꯨꯟꯕꯒꯤ ꯈꯦꯠꯅꯕ ꯊꯝꯂꯛꯏ ꯃꯁꯤ ꯒꯣꯔꯃꯦꯟꯅ ꯎꯄꯥꯏ ꯇꯧꯗꯨꯅ ꯒꯣꯔꯃꯦꯟ ꯔꯤꯒꯨꯂꯦꯁꯟ ꯑꯃ ꯄꯨꯊꯣꯛꯇꯨꯅ ꯈ꯭ꯋꯥꯏ ꯑꯍꯥꯟꯕꯃꯛꯇꯗ ꯒꯣꯔꯃꯦꯟꯅ ꯄ꯭ꯔꯥꯏꯕꯦꯠ ꯁ꯭ꯀꯨꯜꯁꯤꯡꯁꯤꯒꯤ ꯐꯤꯁ ꯔꯦꯒꯨꯂꯦꯠ ꯇꯧꯕ ꯐꯤ ꯐꯤꯁ ꯆꯥꯔꯖ ꯇꯧꯔꯤꯗꯣ ꯔꯤꯒꯨꯂꯦꯠ ꯇꯧꯔꯒ ꯁ꯭ꯀꯨꯜꯁ ꯑꯃꯁꯨꯡ ꯀꯣꯂꯦꯖꯇ ꯇꯧꯕ ꯂꯤꯃꯤꯠ ꯑꯃ ꯊꯝꯕ ꯑꯗꯣ ꯏꯟꯁꯇꯤꯇ꯭ꯌꯨꯁꯟꯗꯨꯅ ꯀꯌꯥꯝ ꯆꯥꯔꯖ ꯇꯧꯒꯅꯤ ꯀꯌꯥꯝ ꯆꯥꯔꯖ ꯇꯧꯔꯣꯏ ꯍꯥꯏꯕꯒꯤ ꯂꯤꯃꯤꯠ ꯊꯝꯃꯒ ꯏꯖꯨꯀꯦꯁꯟ ꯍꯥꯏꯕꯗꯤ ꯃꯍꯩ ꯇꯝꯕꯗ ꯑꯦꯐꯣꯔꯗꯦꯕꯜ ꯑꯣꯏꯍꯟꯕ ꯂꯥꯏꯔ ꯏꯅꯥꯛ ꯈꯨꯟꯕ ꯑꯅꯤꯃꯛꯅ ꯑꯦꯐꯣꯔꯠ ꯇꯧꯕ ꯉꯝꯕꯒꯤ

ꯗꯨꯒꯤ ꯀ꯭ꯋꯥꯂꯤꯇꯤ ꯑꯃꯁꯨꯡ ꯏꯖꯨꯀꯦꯁꯟ ꯀ꯭ꯋꯥꯂꯤꯇꯤ ꯏꯖꯨꯀꯦꯁꯟ ꯄꯤꯕ ꯉꯝꯅꯉꯥꯏꯒꯤ ꯍꯣꯠꯅꯍꯟꯕ ꯑꯗꯨꯒ ꯑꯜꯇꯔꯅꯦꯇꯤꯞ ꯄ꯭ꯔꯥꯏꯚꯦꯠ ꯏꯟꯁꯇꯤꯇ꯭ꯌꯨꯁꯟ ꯍꯥꯏꯕꯗꯤ ꯄ꯭ꯔꯥꯏꯚꯦꯠ ꯏꯟꯁꯇꯤꯇ꯭ꯌꯨꯁꯟꯁ ꯁꯤꯡꯗꯨꯒꯤ ꯑꯣꯜꯇꯔꯅꯦꯇꯤꯞ ꯑꯣꯏꯕ ꯉꯝꯕꯒꯤ ꯄꯤꯕ ꯍꯥꯏꯗꯤ ꯕꯦꯇꯔ ꯐꯦꯁꯤꯂꯤꯇꯤ ꯄ꯭ꯔꯣꯄꯔ ꯐꯦꯁꯤꯂꯤꯇꯤ ꯍꯥꯏꯗꯤ ꯑꯗꯨꯗ ꯍꯦꯟꯅ ꯄ꯭ꯔꯥꯏꯚꯦꯠ ꯁ꯭ꯀꯨꯜꯁꯤꯗꯩ ꯍꯦꯟꯅ ꯐꯕ ꯐꯦꯁꯤꯂꯤꯇꯤ ꯑꯗꯨꯒ ꯄ꯭ꯔꯣꯄꯔ ꯇꯤꯆꯔꯁꯤꯡꯒꯤꯗꯃꯛꯇ ꯄ꯭ꯔꯣꯄꯔ ꯇ꯭ꯔꯦꯅꯤꯡ ꯄꯤꯕꯤꯕ ꯑꯗꯨꯒ ꯁꯥꯇ꯭ꯔꯁꯤꯡꯒꯤꯁꯨ ꯔꯤꯁꯣꯔꯁ ꯄꯤꯕꯤꯕ ꯍꯥꯏ ꯀ꯭ꯋꯥꯂꯤꯇꯤ ꯏꯖꯨꯀꯦꯁꯟ

ꯅꯣꯟ ꯄ꯭ꯔꯣꯐꯤꯇꯦꯕꯜ ꯁ꯭ꯀꯨꯜꯁꯤ ꯗꯦꯕꯂꯞ ꯇꯧꯕ ꯏꯖꯨꯀꯦꯁꯟꯅꯦꯜ ꯏꯟꯇꯤꯇ꯭ꯌꯨꯁꯟꯁꯤꯡꯁꯤ ꯁꯦꯝꯒꯠ ꯁꯥꯒꯠꯄ ꯈꯥꯂꯤ ꯀ꯭ꯋꯥꯂꯤꯇꯤ ꯏꯖꯨꯀꯦꯁꯟꯈꯛꯇꯪ ꯄ꯭ꯔꯣꯚꯥꯏꯠ ꯇꯧꯕꯗ ꯐꯣꯀꯁ ꯇꯧꯕ ꯑꯦꯐꯣꯔꯗꯦꯕꯜ ꯑꯣꯏꯍꯟꯕ ꯑꯃꯁꯨꯡ ꯏꯟꯁꯇꯤꯇ꯭ꯌꯨꯁꯟꯗꯨꯒꯤ ꯄ꯭ꯔꯣꯄꯔ ꯏꯁꯇꯦꯟꯗꯔꯠ ꯃꯦꯟꯇꯦꯟ ꯇꯧꯕ ꯏꯖꯨꯀꯦꯁꯟꯅꯦꯜ ꯏꯁꯇꯦꯟꯗꯔꯠꯇꯨ ꯃꯦꯟꯇꯦꯟ ꯇꯧꯕ